ꯂꯥꯏꯌꯦꯡ ꯐꯒꯠꯍꯟꯅꯕ ꯄꯥꯟꯗꯝ ꯊꯝꯂꯤꯕ ꯂꯩꯉꯥꯛꯀꯤ ꯑꯣꯏꯕ ꯏꯁꯀꯤꯝ ꯈꯔ ꯀꯔꯤ ꯀꯔꯤꯅꯣ ꯍꯥꯏꯔꯗꯤ ꯀꯩ ꯄ꯭ꯔꯥꯏꯝ ꯃꯤꯅꯤꯁꯇꯔꯒꯤ ꯍꯦꯜꯊ ꯏꯟꯁꯨꯔꯦꯟꯁ ꯀꯥꯔꯠꯁꯨ ꯂꯩꯌꯦ ꯑꯩꯈꯣꯏꯒꯤ ꯆꯤꯐ ꯃꯤꯅꯤꯁꯇꯔꯒꯤ ꯍꯛꯁꯦꯜꯒꯤ ꯇꯦꯡꯕꯥꯡ ꯒꯤ ꯏꯟꯁꯨꯔꯦꯟꯁ ꯀꯥꯔꯠꯁꯨ ꯂꯩꯌꯦ ꯑꯗꯨ ꯂꯩꯔꯒ ꯑꯩꯈꯣꯏꯅ ꯄꯩꯁꯥ ꯇꯤꯡꯗꯕꯤꯗ ꯁꯦꯜ ꯌꯥꯎꯗꯕꯤꯗ ꯂꯥꯏꯌꯦꯡꯕ ꯌꯥꯕ ꯑꯗꯨ ꯑꯣꯏꯌꯦ ꯑꯗꯨꯒꯤ ꯌꯥꯝ ꯐꯕ ꯑꯃꯅꯤ ꯑꯩꯈꯣꯏ ꯄꯩꯁꯥ ꯂꯩꯇ꯭ꯔꯗꯤ ꯍꯣꯏ ꯅꯥꯔꯁꯨ ꯂꯥꯏꯌꯦꯡꯕ ꯆꯠꯀꯦ ꯍꯥꯏꯔꯗꯤ ꯄꯩꯁꯥ ꯌꯥꯎꯗ꯭ꯔꯗꯤ ꯆꯠꯄ ꯌꯥꯗꯕꯗꯨꯁꯨ ꯂꯩꯌꯦ ꯑꯗꯨꯒꯤ ꯍꯧꯖꯤꯛꯍꯤ ꯀꯥꯔꯠ ꯑꯁꯤ ꯂꯩꯔꯗꯤ ꯑꯩꯈꯣꯏꯅ ꯍꯣꯁꯄꯤꯇꯥꯜꯗ ꯆꯠꯂꯒ ꯄꯩꯁꯥ ꯄꯨꯊꯣꯛꯇꯕꯤꯗ ꯑꯗꯨꯝ ꯌꯦꯡꯕ ꯌꯥꯕꯒꯤ ꯌꯥꯝ ꯐꯔꯦ ꯑꯗꯨꯒ ꯑꯩꯈꯣꯏ ꯑꯩꯁꯦ ꯑꯁꯤ ꯀꯔꯤ ꯀꯗꯥꯏꯗꯒꯤ ꯈꯪꯕ꯭ꯔꯥ ꯍꯥꯏꯔꯗꯤ ꯑꯩꯅ ꯏꯟꯇꯔꯅꯦꯠ ꯌꯦꯡꯕꯗꯁꯨ ꯈꯪꯉꯦ ꯑꯗꯨꯒ ꯑꯩꯈꯣꯏ ꯈꯨꯟꯗ ꯈꯨꯟꯅꯥꯏ ꯑꯩꯈꯣꯏ ꯈꯨꯟꯗ ꯑꯩꯈꯣꯏꯒꯤ ꯚꯤꯂꯦꯖ ꯑꯣꯊꯣꯔꯤꯇꯤ ꯑꯩꯈꯣꯏꯅ ꯑꯗꯨꯝ ꯃꯥꯏꯛꯗ ꯑꯗꯨꯃꯥꯏ ꯂꯥꯎꯊꯣꯛꯄꯤꯕꯒꯤ ꯑꯩꯈꯣꯏ ꯑꯥꯙꯥꯔ ꯀꯥꯔꯠꯀ ꯐꯣꯟꯒ ꯄꯨꯔꯒ ꯂꯥꯛꯑꯣ ꯅꯣꯏ ꯍꯦꯜꯊ ꯀꯥꯔꯠ ꯇꯧꯕ ꯌꯥꯏ ꯍꯥꯏꯗꯅ ꯂꯥꯎꯊꯣꯛꯄꯤꯕꯒꯤ ꯑꯩꯈꯣꯏ ꯑꯗꯨꯝ ꯄꯨꯔꯒ ꯂꯥꯛꯂꯒ ꯇꯧꯈ꯭ꯔꯕꯅꯤ ꯑꯗꯨꯃꯥꯏꯅ ꯑꯦꯄ꯭ꯂꯥꯏ ꯇꯧꯈ꯭ꯔꯕꯅꯤ ꯑꯩꯈꯣꯏꯅ ꯑꯗꯨꯒꯤ ꯍꯧꯖꯤꯛꯇꯤ ꯌꯥꯝ ꯐꯕ ꯑꯁꯤ ꯌꯥꯝ ꯐꯕ ꯄꯣꯠ ꯑꯃꯅꯤ ꯌꯥꯝ ꯐꯕ ꯄꯥꯟꯗꯝ ꯑꯃꯅꯦꯕ